ꯍꯂꯣ ꯒꯨꯠ ꯑꯞꯇꯔꯅꯨꯟ ꯃꯥꯅꯦ ꯃꯥꯅꯦ ꯃꯥꯅꯦ ꯀꯅꯥ ꯑꯥ ꯀꯥꯏꯗꯩ ꯂꯥꯛꯄꯤꯕ ꯑꯣ ꯕꯦꯡꯂꯣꯔꯗ ꯂꯩꯕꯁꯦ ꯅꯨꯡꯉꯥꯏꯕ꯭ꯔꯣ ꯑꯣ ꯑꯣ ꯍꯦꯛꯇ ꯍꯥꯏꯕꯤꯌꯨ ꯍꯣꯏ ꯍꯣꯏ ꯎꯝ ꯑ ꯎꯝ ꯏꯃꯣꯏꯅꯤꯁꯦ ꯀꯩ ꯍꯥꯏꯅꯤ ꯃꯩꯇꯩꯁꯤꯡꯒꯤ ꯑꯣꯏꯕ ꯀꯩꯅꯣ ꯑꯃꯅꯦꯕ ꯀꯨꯝꯍꯩ ꯑꯃꯅꯦꯕꯀꯣ ꯃꯥꯁꯦ ꯏꯔꯥꯠ ꯊꯧꯅꯤꯕ ꯄꯨꯖꯥ ꯅꯨꯃꯤꯠ ꯍꯥꯏꯒꯗ꯭ꯔꯥ ꯏꯃꯣꯏꯅꯨ ꯅꯨꯃꯤꯠꯁꯤꯗ ꯑꯩꯈꯣꯏ ꯉꯥ ꯑꯉꯧꯕꯁꯦ ꯀꯠꯅꯩꯌꯦꯕ ꯑꯗꯨꯒ ꯑꯩꯈꯣꯏꯅ ꯉꯝꯖꯕ ꯀꯕꯣꯛ ꯀꯠꯂꯁꯨ ꯌꯥꯏ ꯍꯩꯔꯥ ꯀꯠꯂꯁꯨ ꯌꯥꯏ ꯑꯗꯨꯒ ꯆꯦꯡ ꯑꯦꯟꯁꯥꯡ ꯊꯣꯡꯅꯕ ꯃꯅꯥ ꯃꯁꯤꯡꯁꯦ ꯐꯨꯡꯒꯥ ꯂꯥꯏꯔꯨꯁꯤꯗ ꯂꯩꯗꯣꯏꯅꯦꯕ ꯏꯃꯣꯏꯅꯨꯁꯦ ꯑꯗꯨꯒ ꯑꯩꯈꯣꯏꯅ ꯊꯣꯡꯗ꯭ꯔꯤꯉꯩ ꯃꯃꯥꯡꯁꯤꯗ ꯍꯥꯟꯅ ꯀꯠꯄꯤꯔꯅꯤ ꯂꯥꯏꯁꯤꯗ ꯍꯥꯏꯗꯤ ꯏꯃꯥ ꯏꯃꯣꯏꯅꯨꯁꯤꯗ ꯑꯗꯨꯒ ꯑꯩꯈꯣꯏ ꯈꯨꯔꯨꯝꯕ ꯂꯣꯏꯔꯕ ꯃꯇꯨꯡꯗ ꯐꯖꯅ ꯊꯣꯡ ꯊꯥꯛꯑꯕ ꯃꯇꯨꯡꯗ ꯑꯃꯨꯛ ꯑꯊꯣꯡꯕ ꯆꯥꯛ ꯏꯟꯁꯥꯡꯗꯣ ꯑꯃꯨꯛ ꯀꯠꯂꯒ ꯈꯨꯔꯨꯝꯗꯣꯏꯅꯦꯕ ꯑꯗꯩ ꯃꯅꯦꯝ ꯃꯅꯦꯝꯒ ꯃꯃꯧꯒ ꯍꯣꯏ ꯁꯥꯅꯕ ꯋꯥꯔꯤ ꯍꯥꯏꯔꯒꯗꯤ ꯍꯥꯏꯕꯗꯤ ꯏꯃꯣꯏꯅꯨ ꯂꯥꯠꯄꯁꯤꯗ ꯏꯃꯨꯡꯁꯦ ꯀꯃꯥꯏꯅ ꯆꯥꯍꯣꯡ ꯉꯥꯍꯣꯡꯅꯕ ꯑꯩꯈꯣꯏ ꯀꯔꯤ ꯀꯔꯤ ꯄꯣꯠ ꯀꯠꯁꯤꯒꯦ ꯁꯨꯝꯕ ꯑꯗꯒꯤꯗꯤ ꯀꯩ ꯍꯥꯏꯅꯤ ꯅꯨꯡꯉꯥꯏ ꯌꯥꯏꯐꯅꯕ ꯕꯣꯔ ꯅꯤꯁꯤ ꯑꯗꯨꯒꯨꯝꯕ ꯁꯨꯝꯕ ꯁꯥꯟꯅꯩ ꯍꯥꯏ ꯇꯥꯔꯦ ꯑꯇꯣꯞꯄ ꯊꯣꯏꯗꯣꯛꯄꯗꯤ ꯂꯩꯇꯦꯗ ꯍꯥꯏꯗꯤ ꯏꯃꯣꯏꯅꯨ ꯅꯨꯃꯤꯠꯁꯦ ꯍꯥꯟꯅꯗꯤ ꯃꯩꯒ ꯊꯥꯟꯅꯔꯝꯗꯦꯕ ꯍꯧꯖꯤꯛꯀꯥꯟꯁꯤꯗꯤ ꯃꯩꯒ ꯊꯥꯟꯗꯅ ꯌꯥꯝ ꯆꯥꯎꯕ ꯀꯨꯝꯍꯩ ꯑꯣꯏꯅ ꯄꯥꯡꯊꯣꯛꯅꯔꯦ ꯍꯥꯟꯅꯗꯤ ꯂꯥꯏꯒꯤ ꯀꯠꯐꯝ ꯊꯣꯛꯄ ꯈꯔ ꯀꯠꯂ ꯇꯣꯛꯑꯝꯕꯅꯤꯕ ꯍꯧꯖꯤꯛꯀꯥꯟꯁꯤꯅ ꯑꯃꯨꯛ ꯀꯔꯤ ꯍꯥꯏꯅꯤ ꯃꯩ ꯊꯥꯟꯗꯅ ꯁꯨꯃꯥꯏꯅ ꯑꯗꯨꯝ ꯇꯧꯅꯔꯦ ꯍꯥꯏ ꯇꯥꯔꯦ ꯌꯥꯔꯅꯤꯀꯣ ꯑꯗꯨꯗꯤ ꯑꯧ ꯅꯨꯡꯉꯥꯏꯌꯦ ꯎꯝ ꯎꯝ ꯊꯝꯃꯒꯦ ꯎꯝ